ꯍꯜꯂꯣ ꯑꯣ ꯁꯣꯝ ꯖꯤꯝꯒꯤ ꯀꯣꯔꯁ ꯗꯤ ꯖꯦ ꯖꯤꯝꯒꯤ ꯀꯣꯔꯁ ꯑꯣꯏꯕꯤꯗꯣꯏꯔ

ꯑꯣ ꯑꯩꯁꯦ ꯖꯤꯝ ꯃꯤꯡ ꯆꯟꯒꯦꯅ ꯁꯣꯝꯗ ꯀꯣꯜ ꯇꯧꯖꯔꯛꯄꯅꯦ ꯑꯗꯣ ꯀꯩꯅꯣ ꯑꯦꯗꯃꯤꯁꯟ ꯐꯤꯁꯦ ꯀꯌꯥ ꯑꯣꯏꯕꯅꯣ ꯑꯣ ꯑꯣ ꯑꯥ ꯑꯗꯣ ꯗꯦꯜꯂꯤ ꯔꯣꯇꯤꯟꯁꯦ ꯀꯃꯥꯏꯅ ꯇꯧꯕꯅꯣ ꯄꯨꯡ ꯀꯌꯥꯗꯒꯤ ꯀꯌꯥ ꯐꯥꯎ ꯁꯥꯟꯅꯒꯦ ꯑꯌꯨꯛꯀꯤ ꯅꯨꯃꯤꯗꯥꯡꯒꯤ ꯂꯩꯕ꯭ꯔ ꯑꯥ ꯑꯥ ꯑꯗꯣ ꯑꯈꯣꯏ ꯕꯦꯠꯁꯁꯦ ꯄꯨꯂꯞ ꯍꯥꯡꯕ꯭ꯔꯥ ꯑꯗꯨꯝ ꯑꯌꯨꯛꯇꯩ ꯁꯥꯟꯅꯕ ꯌꯥꯎꯅꯤꯡꯕꯀꯣ ꯑꯗꯣ ꯀꯥꯔꯝꯕ ꯕꯦꯠꯁꯇꯥ ꯑꯣꯏꯅ ꯍꯥꯡꯕꯅꯣ ꯑꯗꯨꯒ ꯑꯍꯥꯡꯕ ꯑꯃꯗ ꯆꯪꯒꯦ ꯑꯣ ꯇꯥꯃꯣ ꯑꯗꯣ ꯌꯥꯔꯗꯤ ꯑꯩꯁꯦ ꯅꯨꯃꯤꯗꯥꯡ ꯑꯣꯏꯅ ꯅꯨꯡꯗꯤꯟ ꯑꯣꯏꯅ ꯁꯥꯟꯅꯖꯒꯦ ꯄꯨꯡ ꯃꯉꯥ ꯑꯗꯨꯗꯩꯅꯀꯣ ꯑꯥ ꯀꯣꯔꯁ ꯌꯧꯔꯒ ꯁꯥꯟꯅꯒꯦ ꯑꯥ ꯀꯣꯔꯁꯀꯤꯅ ꯀꯌꯥ ꯑꯣꯏꯒꯅꯤ ꯑꯣ ꯑꯗꯣ

ꯑꯥ ꯑꯗꯣ ꯑꯩꯁꯦ ꯍꯛꯆꯥꯡꯁꯨ ꯈꯔ ꯄꯥꯏꯌꯦꯕꯀꯣ ꯍꯥꯟꯅꯗꯒꯤ ꯑꯗꯣ ꯑꯥ ꯑꯝꯇ ꯁꯥꯟꯅꯗ꯭ꯔꯤ ꯍꯥꯏꯇꯔꯦ ꯑꯝꯐꯧ ꯁꯥꯟꯅꯔꯛꯇ꯭ꯔꯤ ꯖꯤꯝꯒꯤ ꯑꯣꯏꯅꯗꯤ ꯑꯗꯨꯝ ꯌꯨꯝꯗ ꯄꯨꯁ ꯎꯞ ꯀꯩ ꯀꯩꯕꯨꯗꯤ ꯏꯜꯂꯦꯕꯀꯣ ꯑꯗꯣ ꯖꯤꯝ ꯆꯠꯄꯗꯤ ꯍꯟꯗꯛꯅ ꯑꯍꯥꯟꯕ ꯑꯣꯏꯗꯣꯏꯅꯦ ꯑꯥ ꯗꯥꯏꯠꯀꯤ ꯅꯣꯂꯦꯖ ꯑꯝꯇ ꯈꯪꯗ꯭ꯔꯤꯕ ꯎꯝ

ꯑꯥ ꯑꯗꯣ ꯄꯨꯡꯁꯦ ꯀꯌꯥꯃꯨꯛ ꯁꯥꯟꯅꯍꯟꯒꯦ ꯑꯥ ꯍꯣꯏ ꯑꯩꯅ ꯄꯨꯡ ꯃꯉꯥꯗꯒꯤ ꯁꯥꯟꯅꯔꯦ ꯈꯜꯂꯁꯤꯅꯦ ꯄꯨꯡ ꯃꯉꯥꯗꯒꯤ ꯀꯌꯥ ꯐꯥꯎ ꯁꯥꯟꯅꯍꯟꯗꯣꯏꯅꯣ

ꯑꯥ ꯑꯣ ꯑꯣ ꯇꯥꯃꯣ ꯑꯗꯨꯑꯣꯏꯗꯤ ꯍꯌꯦꯡꯁꯦ ꯑꯗꯨꯝ ꯑꯩ ꯄꯨꯡ ꯃꯔꯤ ꯇꯥꯕꯩꯗꯨꯗ ꯑꯗꯨꯗ ꯑꯗꯨꯝ ꯂꯥꯛꯆꯔꯒꯦ ꯑꯗꯨꯒ ꯇꯥꯃꯣꯒ ꯑꯗꯨꯝ ꯊꯦꯡꯅꯔꯒ ꯃꯤꯡ ꯆꯟꯃꯤꯟꯅꯔꯨꯔꯁꯦ ꯑꯗꯨꯒ ꯅꯨꯃꯤꯠꯇꯨꯗꯒꯤ ꯁꯥꯟꯅꯕ ꯍꯧꯔꯁꯦ ꯑꯥ ꯍꯣꯏ ꯇꯥꯃꯣ ꯐꯥꯔꯦ ꯑꯗꯨꯗꯤ ꯊꯝꯃꯒꯦꯀꯣ